ꯉꯁꯤꯁꯦ ꯏꯝꯐꯥꯜ ꯇꯨ ꯒꯨꯍꯥꯇꯤ ꯐꯥꯎꯕ ꯆꯠꯆꯒꯦꯅ ꯑꯩꯁꯦ ꯕꯁ ꯑꯃ ꯕꯨꯛ ꯇꯧꯖꯔꯦꯀꯣ ꯕꯁꯁꯦ ꯕꯁꯁꯤꯅ ꯑꯣꯕꯤꯌꯁꯂꯤ ꯗ꯭ꯔꯥꯏꯕꯔꯗꯤ ꯑꯗꯨꯝ ꯃꯊꯧ ꯇꯥꯔꯦ ꯑꯗꯨꯅ ꯕꯁꯁꯤꯗ ꯌꯥꯎꯔꯤꯁꯦ ꯗ꯭ꯔꯥꯏꯕꯔ ꯁꯤꯠ ꯑꯃ ꯌꯥꯎꯔꯦ ꯑꯗꯒꯤ ꯄꯣꯠꯆꯩ ꯊꯝꯐꯝꯒꯤ ꯀꯦꯔꯤꯌꯔ ꯃꯊꯛꯇ ꯑꯗꯒꯤ ꯊꯣꯡꯅꯥꯎ ꯌꯥꯎꯔꯦ ꯑꯗꯒꯤ ꯊꯣꯡꯅꯥꯎꯗꯨꯕꯨ ꯑꯃꯨꯛ ꯈꯟꯖꯤꯟꯅꯕ ꯄꯔꯗꯥꯔ ꯑꯃꯁꯨ ꯌꯥꯎꯔꯦ ꯑꯗꯒꯤ ꯑꯦ ꯁꯤ ꯕꯁꯅꯤ ꯑꯗꯨꯒ ꯂꯣꯡ ꯖꯔꯅꯤꯅꯤꯅ ꯃꯌꯥꯝꯁꯨ ꯌꯦꯡꯕ ꯅꯨꯡꯉꯥꯏꯅꯕꯅ ꯇꯤꯕꯤ ꯑꯝꯁꯨ ꯌꯥꯎꯔꯦ ꯇꯤꯕꯤꯗꯨꯗ ꯍꯧꯖꯤꯛ ꯍꯧꯖꯤꯛ ꯊꯣꯛꯏꯕ ꯁꯤꯃꯥ ꯃꯌꯥꯝꯁꯦ ꯑꯃꯁꯨ ꯀꯥꯞꯄꯤꯔꯦ ꯑꯗꯨꯅ ꯕꯁꯁꯤꯗ ꯑꯩꯈꯣꯏꯅ ꯂꯝꯁꯥꯡ ꯆꯠꯄꯗ ꯕꯣꯔꯤꯡ ꯍꯥꯏꯕ ꯑꯝꯗꯤ ꯆꯨꯗ꯭ꯔꯦꯕꯀꯣ ꯑꯗꯨꯒ ꯑꯩꯅ ꯕꯁꯁꯦ ꯇꯣꯡꯉꯒ ꯆꯠꯂꯤꯁꯦ ꯀꯩꯒꯤꯅꯣ ꯍꯥꯏꯕꯗ ꯑꯩꯁꯦ ꯑꯦꯟ ꯁꯤ ꯁꯤ ꯀꯦꯗꯦꯠ ꯑꯃ ꯑꯣꯏꯅ ꯑꯩꯈꯣꯏꯗꯤ ꯀꯦꯝ ꯆꯠꯆꯕꯅꯤꯅ ꯑꯦꯁ ꯑꯦ ꯀꯦꯗꯦꯠ ꯀꯦꯗꯦꯠꯇꯤ ꯑꯩꯈꯣꯏ ꯐ꯭ꯂꯥꯏꯠ ꯀꯩ ꯀꯥꯗ ꯆꯠꯇꯕꯅꯤꯅ ꯑꯩꯈꯣꯏꯗꯤ ꯑꯦꯕ꯭ꯔꯤ ꯇ꯭ꯔꯕꯦꯜ ꯇꯧꯕ ꯈꯨꯗꯤꯡꯃꯛꯁꯦ ꯕꯁꯇ ꯉꯥꯛꯇꯅꯦꯕ ꯑꯗꯨꯅ ꯀꯦꯝ ꯑꯃ ꯌꯥꯎꯅꯕꯒꯤꯗꯃꯛꯇ ꯑꯩꯅ ꯕꯁꯁꯦ ꯇꯣꯡꯉꯒ ꯆꯠꯆꯕꯅꯤꯀꯣ